ꯑꯥ ꯃꯥꯅꯦ ꯍꯥꯏꯕꯤꯔꯣ

ꯀꯩꯗꯧꯉꯩꯒꯤꯅꯣ ꯉꯁꯤꯒꯤꯔꯣ ꯍꯥꯌꯦꯡꯒꯤꯔꯣ ꯑꯣ ꯌꯥꯅꯤ ꯌꯥꯅꯤ ꯂꯧꯕꯤꯌꯨ ꯇꯤꯀꯦꯠ ꯂꯨꯄꯥ ꯌꯥꯡꯈꯩ ꯈꯛꯇꯅꯤ ꯒꯥꯔꯤ ꯑꯆꯧꯕꯩ ꯂꯨꯄꯥ ꯌꯥꯡꯈꯩ ꯑꯗꯨꯝ ꯃꯆꯥ ꯑꯣꯏꯔꯒꯅ ꯂꯨꯄꯥ ꯀꯨꯟꯊ꯭ꯔꯥ ꯑꯌꯨꯛꯀꯤ ꯄꯨꯡ ꯄꯨꯡ ꯅꯤꯄꯥꯜꯗꯒꯤꯅ ꯅꯨꯃꯤꯗꯥꯡ ꯋꯥꯏꯔꯝꯒꯤ ꯄꯨꯡ ꯇꯔꯨꯛ ꯐꯥꯎ ꯑꯣ ꯂꯥꯛꯄꯤꯔꯣ ꯂꯥꯛꯄꯤꯔꯣ ꯍꯌꯦꯡ ꯁꯣꯏꯗꯅ ꯂꯥꯛꯄꯤꯌꯨ ꯑꯣꯀꯦ